ꯑꯥ ꯁꯤꯕꯨ ꯕꯤꯀꯥꯁ ꯅꯠꯇ꯭ꯔꯣ ꯑꯣ ꯑꯩ ꯗꯣꯛꯇꯔ ꯔꯅꯥꯗꯨꯅꯦ ꯎꯝ ꯀꯃꯥꯏꯅ ꯇꯧꯔꯤꯕ ꯅꯁꯥꯗꯣ ꯑꯗꯨꯝ ꯅꯨꯡꯉꯥꯏꯔꯤꯕ꯭ꯔꯣ ꯅꯍꯥꯟ ꯑꯩꯅ ꯁꯔꯖꯔꯤ ꯇꯧꯈꯤꯕꯗꯨꯕꯨ ꯈ꯭ꯋꯥꯡꯒꯤꯗꯨꯕꯨ ꯑꯗꯨꯝ ꯂꯦꯡꯈꯠ ꯂꯦꯡꯗ ꯈꯤꯇꯪ ꯅꯨꯡꯉꯥꯏꯔꯕꯣ ꯑꯣ ꯑꯣ ꯑꯗꯣ ꯑꯗꯨꯒꯤ ꯍꯤꯗꯥꯛꯇꯣ ꯊꯥ ꯑꯍꯨꯝꯗꯪꯗꯤ ꯆꯥꯈꯤꯁꯤ ꯊꯥ ꯑꯍꯨꯝꯗꯪꯗꯤ ꯂꯦꯞꯇꯕꯤꯗ ꯆꯥꯁꯦ ꯍꯥꯏꯗꯤ ꯀꯥꯎꯊꯣꯛꯇꯕꯤꯗ ꯆꯥꯔꯒ ꯄꯦꯟ ꯀꯤꯂꯔꯗꯨꯕꯨꯗꯤ ꯌꯥꯝ ꯅꯥꯗ꯭ꯔꯒꯗꯤ ꯑꯗꯨꯝ ꯍꯥꯞꯇꯥꯃꯨꯛ ꯆꯥꯔ ꯅꯠꯇ꯭ꯔꯒ ꯅꯨꯃꯤꯠ ꯇꯔꯥꯅꯤꯃꯨꯛ ꯆꯥꯔꯒ ꯑꯗꯨꯝ ꯇꯣꯛꯑꯁꯤ ꯑꯗꯨꯅ ꯍꯥꯏꯗꯤ ꯎꯝ

ꯎꯝ ꯎꯝ ꯑꯣ ꯑꯗꯨꯗꯤ ꯆꯛꯈꯥꯎꯒꯤ ꯒꯨꯂꯤꯗꯨ ꯑꯩ ꯏꯔꯒ ꯊꯥꯔꯛꯑꯒꯦ ꯑꯗꯨ ꯅꯨꯃꯤꯠ ꯇꯔꯥꯃꯉꯥꯅꯤ ꯒꯤꯗꯪ ꯆꯥꯈꯤꯁꯦ ꯆꯛꯈꯥꯎ ꯒꯨꯂꯤꯗꯣ ꯑꯗꯨꯒ ꯃꯍꯤ ꯑꯃꯒꯁꯨ ꯊꯛꯑꯁꯨ ꯊꯛꯑꯁꯦ ꯈꯔ ꯐꯒꯠꯅꯕ ꯑꯗꯨꯒ ꯑꯦꯛꯁꯔꯁꯥꯏꯁ ꯈꯔ ꯈꯔ ꯇꯧ ꯍꯥꯏꯕꯗꯨꯗꯤ ꯑꯗꯨꯝ ꯇꯧꯕꯤꯕ ꯇꯥꯔꯦ ꯍꯥꯏꯗꯤ ꯊꯥ ꯑꯃ ꯅꯤꯁꯤꯗꯤ ꯇꯧꯔꯣ ꯑꯦꯛꯁꯔꯁꯥꯏꯁꯇꯣ ꯑꯗꯨꯒ ꯈ꯭ꯋꯥꯡꯗꯣ ꯌꯥꯝ ꯑꯂꯨꯝꯕ ꯈꯣꯠꯄ ꯀꯩꯀꯩ ꯊꯥꯡꯒꯠꯄꯗꯤ ꯌꯥꯔꯣꯏ ꯑꯗꯨ ꯈꯔ ꯌꯦꯡꯉꯒ ꯏꯁꯥꯅ ꯇꯧ ꯇꯥꯔꯦ ꯑꯂꯨꯝꯕ ꯊꯥꯡꯒꯠꯄꯗꯨꯗꯤ ꯇꯣꯛꯄꯤꯔꯣ ꯑꯗꯣ ꯑꯗꯨꯝ ꯆꯥꯛ ꯆꯥꯕꯁꯨ ꯑꯗꯨꯝ ꯌꯥꯝ ꯍꯦꯕꯤꯗ ꯆꯥꯁꯤꯟꯗꯕꯤꯗ ꯍꯥꯏꯗꯤ ꯈꯔ ꯂꯥꯏꯠ ꯑꯣꯏꯅ ꯆꯥꯔꯒ ꯏꯁꯥ ꯌꯥꯡꯅꯕ ꯋꯦꯠꯇꯣ ꯌꯥꯝꯅ ꯂꯨꯝꯁꯤꯟꯈꯤꯗꯅꯕ ꯋꯦꯠꯇꯣ ꯂꯨꯝꯁꯤꯟꯕꯗꯈꯤꯁꯨ ꯊꯣꯛꯑꯦ ꯈ꯭ꯋꯥꯡꯒꯤ ꯄ꯭ꯔꯣꯕ꯭ꯂꯦꯝꯗꯣ ꯑꯗꯨꯗ ꯋꯦꯠꯇꯨ ꯈꯔ ꯌꯥꯡꯍꯟꯕꯅꯗꯤ ꯐꯅꯤ ꯑꯦꯛꯁꯔꯁꯥꯏꯁꯇꯣ ꯑꯗꯨꯝ ꯀꯥꯏꯗꯕꯤꯗ ꯇꯧ ꯑꯇꯣꯞꯄ ꯅꯨꯡꯉꯥꯏꯇꯕ ꯀꯩꯀꯩ ꯂꯩꯔꯤ

ꯑꯣ ꯑꯣ ꯃꯈꯥ ꯇꯥꯕ ꯍꯧꯖꯤꯛꯁꯤ ꯃꯊꯪ ꯍꯥꯞꯇꯥꯒꯤ ꯇ꯭ꯋꯨꯁꯗꯦ ꯅꯠꯇ꯭ꯔꯒ ꯐ꯭ꯔꯥꯏꯗꯦꯗꯣ ꯑꯗꯨꯗ ꯂꯥꯛꯑꯣ ꯑꯁꯪꯕ ꯑꯃꯗ ꯑꯩ ꯑꯗꯨꯗ ꯑꯗꯨꯝ ꯐꯝꯃꯅꯤ ꯑꯗꯨꯝ ꯍꯣꯁꯄꯤꯇꯥꯜꯗ ꯑꯣꯏꯅ ꯂꯥꯛꯦ ꯂꯥꯛꯑꯣ ꯑꯗꯨꯗ ꯑꯣꯏꯅ ꯐꯝꯃꯒꯦ ꯑꯣ ꯑꯩ ꯄꯨꯡ ꯇꯔꯥ ꯅꯪꯅꯉꯥꯏꯒꯤ ꯑꯗꯨꯝ ꯂꯥꯛꯀꯅꯤ ꯑꯩ ꯑꯗꯨꯝ ꯍꯥꯏꯗꯤ ꯇ꯭ꯋꯨꯁꯗꯦ ꯅꯇ꯭ꯔꯒ ꯐ꯭ꯔꯥꯏꯗꯦꯗꯣ ꯑꯩ ꯑꯗꯨꯝ ꯁꯔꯖꯔꯤꯁꯦ ꯑꯗꯨꯝ ꯂꯩꯕꯅꯦ ꯁꯔꯖꯔꯤꯁꯨ ꯂꯩꯕꯅꯤꯅ ꯑꯗꯨꯝ ꯑꯩ ꯄꯨꯡ ꯇꯔꯥ ꯅꯪꯅꯉꯥꯏꯒꯤ ꯂꯥꯛꯀꯅꯤ ꯑꯗꯨꯗ ꯑꯗꯨꯝ ꯎꯅꯔꯁꯤ ꯑꯗꯨꯒ ꯍꯤꯗꯥꯛ ꯂꯥꯡꯊꯛ ꯃꯈꯥ ꯇꯥꯅ ꯀꯃꯥꯏꯅ ꯇꯧꯁꯤꯒꯦ ꯆꯥꯁꯤꯒꯦ ꯍꯥꯏꯕꯗꯣ ꯑꯗꯨ ꯀꯩꯅꯣ ꯇꯧꯔꯁꯤ ꯈꯟꯅꯔꯁꯤ ꯑꯗꯨꯒ ꯎꯝ ꯍꯣꯏ ꯐꯔꯦ ꯐꯔꯦ ꯑꯗꯨꯗꯤ ꯍꯌꯦꯡ ꯍꯌꯦꯡ ꯂꯥꯛꯑꯒ ꯎꯅꯔꯁꯤ ꯑꯗꯨꯒ ꯇꯥꯅꯔꯁꯤ ꯍꯣ ꯍꯣꯏ ꯊꯝꯃꯦ ꯊꯝꯃꯦ ꯑꯗꯨꯗꯤ